ꯕꯥꯏ ꯍꯟꯗꯛꯀꯤ ꯁꯤꯡꯖꯃꯩꯒꯤ ꯀꯦ ꯑꯦꯐ ꯁꯤ ꯑꯅꯧꯕ ꯍꯥꯡꯕꯗꯨ ꯀꯃꯥꯏꯟ ꯇꯧꯖꯥꯠꯅꯣꯅꯦ ꯑꯩꯅ ꯒꯨꯒꯜꯗ ꯔꯦꯇꯤꯡ ꯌꯦꯡꯕꯗꯗꯤ ꯃꯣꯏꯖꯦ ꯐꯣꯔ ꯄꯣꯏꯟ ꯁꯕꯦꯟꯃꯨꯛ ꯂꯩ ꯔꯤꯕ꯭ꯌꯨꯁꯨ ꯌꯥꯝ ꯐꯖꯅ ꯂꯩ ꯑꯗꯣ ꯅꯍꯥꯟ ꯏꯃꯥꯟꯅꯕꯤ ꯑꯝꯅ ꯍꯥꯏꯔꯛꯄꯗꯗꯤ ꯃꯣꯏꯒꯤ ꯐ꯭ꯔꯥ ꯐ꯭ꯔꯥꯏ ꯐ꯭ꯔꯨꯠ ꯀꯩꯗꯣ ꯌꯥꯝꯅ ꯊꯥꯎ ꯌꯥꯝ ꯌꯥꯎꯋꯦꯅ ꯍꯥꯏꯌꯦꯅꯦ ꯑꯗꯨꯒ ꯁꯔꯕꯤꯁꯇꯨꯖꯨ ꯃꯣꯏꯒꯤ ꯏꯝꯄ꯭ꯂꯣꯏꯌꯤ ꯑꯃꯗꯤ ꯌꯥꯝꯅ ꯔꯨꯠ ꯑꯣꯏꯅ ꯉꯥꯡꯉꯛꯑꯦ ꯈꯣꯠꯂꯛꯑꯦꯅ ꯍꯥꯏꯌꯦ ꯑꯗꯣ ꯀꯃꯥꯏ ꯇꯧꯕꯅꯣ